ꯍꯟꯗꯛ ꯑꯩꯁꯤ ꯃꯣꯕꯥꯏꯜ ꯑꯃ ꯂꯧꯔꯨꯕꯅꯦ ꯑꯩꯅꯗꯤ ꯁꯤ ꯌꯥꯝ ꯄꯥꯝꯅ ꯂꯩꯕ ꯃꯇꯝꯗꯨꯗ ꯀꯂꯔꯒꯥꯁꯤ ꯈꯟꯖꯔꯒ ꯂꯩꯕꯅꯦ ꯌꯥꯝ ꯄꯥꯝꯅ ꯌꯥꯝ ꯁꯤꯖꯤꯟꯅꯕ ꯅꯨꯡꯉꯥꯏꯒꯗ꯭ꯔꯅ ꯈꯜꯂꯒ ꯑꯗꯨꯒꯕꯨ ꯁꯤ ꯃꯣꯕꯥꯏꯜꯁꯤꯗꯤ ꯁꯤꯖꯤꯟꯅꯔꯨꯕ ꯃꯇꯝꯗꯗꯤ ꯑꯗꯨꯛꯀꯤ ꯃꯇꯤꯛ ꯅꯨꯡꯉꯥꯏꯔꯝꯗ꯭ꯔꯦ ꯏꯁꯀꯤꯟꯁꯤꯁꯨ ꯅꯝꯕꯗ ꯈꯣꯠꯄꯗ ꯃꯉꯣꯟꯗ ꯀꯔꯤ ꯃꯥꯒꯤ ꯁꯦꯟꯁꯤꯇꯤꯞꯁꯤ ꯌꯥꯝꯅ ꯑꯩꯉꯣꯟꯗ ꯆꯥꯟꯅꯗꯦ ꯃꯣꯕꯥꯏꯜꯁꯤꯒ ꯑꯩꯅ ꯅꯝꯕꯒ ꯃꯥꯅ ꯊꯣꯛꯂꯛꯄꯒ ꯑꯗꯒꯤ ꯕꯣꯂꯨꯝꯁꯤꯁꯨ ꯇꯥꯕꯗ ꯅꯨꯡꯉꯥꯏꯇꯦ ꯁꯦꯁꯥ ꯁꯦꯁꯥ ꯃꯈꯣꯟ ꯁꯦꯡꯗꯦ ꯑꯗꯨꯅ ꯆꯥꯔꯖꯔ ꯆꯥꯔꯖꯀꯤ ꯃꯇꯥꯡꯁꯤꯗꯁꯨ ꯇꯧꯕꯅ ꯃꯌꯥꯝ ꯑꯃ ꯀꯨꯏꯅ ꯇꯧꯋꯦ ꯑꯗꯨꯒ ꯉꯥꯛꯇꯪ ꯀꯔꯤꯒꯨꯝꯕ ꯕꯤꯗꯤꯑꯣ ꯑꯃ ꯑꯗꯩ ꯐꯤꯂꯝ ꯑꯃ ꯉꯥꯏꯍꯥꯛ ꯌꯦꯡꯕꯗ ꯃꯁꯥ ꯃꯊꯟꯗ ꯕꯦꯇ꯭ꯔꯤꯁꯤꯁꯨ ꯈꯥꯡꯗꯦ ꯅꯨꯡꯉꯥꯏꯇꯦ ꯑꯗꯨꯛꯀꯤ ꯃꯇꯤꯛ ꯅꯨꯡꯉꯥꯏꯇꯦ ꯁꯤꯒꯤ ꯐꯣꯟꯁꯤꯃꯗꯤ ꯍꯟꯗꯛ ꯂꯩꯔꯨꯕꯒꯤ ꯑꯣꯏꯅꯗꯤ ꯑꯩꯉꯣꯟꯗ ꯅꯨꯡꯉꯥꯏꯇꯕꯗꯨ ꯑꯗꯨꯝ ꯑꯣꯏꯔꯦ